ꯍꯂꯣ ꯍꯣꯏ ꯎꯝ ꯑ ꯑꯣ ꯑꯩꯈꯣꯏꯗꯨ ꯄ꯭ꯔꯊꯅꯥ ꯇꯧꯒꯦ ꯍꯥꯏꯅ ꯇꯧꯔꯝꯕꯀꯣ ꯑꯗꯨ ꯇꯧꯔꯛꯀꯦꯀꯣ ꯎꯝ ꯍꯣꯏ ꯀꯔꯤ ꯇꯧꯔꯦ ꯑꯣ ꯍꯣꯏ ꯍꯣꯏ ꯍꯣꯏ ꯌꯥꯏꯌꯦ ꯑꯗꯨꯗꯤ ꯌꯥꯝ ꯐꯩꯌꯦ ꯑꯩꯒꯤꯗꯨ ꯀꯔꯤꯒꯤ ꯌꯥꯗꯕ꯭ꯔꯥꯀꯣ ꯎꯝ ꯏꯕꯥꯅꯤꯒꯤꯁꯦ ꯑꯁꯦꯡꯕ ꯑꯋꯥꯕ ꯑꯃꯅꯤ ꯑꯗꯨ ꯍꯣꯏ ꯂꯥꯛꯑꯣ ꯑꯩꯈꯣꯏ ꯈꯨꯟꯗ ꯀꯩꯅꯣꯝꯃ ꯍꯧꯖꯤꯛ ꯍꯧꯖꯤꯛꯇꯤ ꯌꯥꯝ ꯅꯨꯡꯉꯥꯏꯔꯤꯌꯦ ꯃꯐꯝꯒꯨꯝꯕꯁꯨꯀꯣ ꯋꯦꯗꯔꯒꯨꯝꯕꯁꯨ ꯌꯥꯝ ꯅꯨꯡꯉꯥꯏꯔꯤꯌꯦ ꯑꯗꯨ ꯂꯥꯛꯂꯒ ꯑꯗꯨ ꯏꯕꯥꯅꯤ ꯀꯩꯗꯧꯉꯩ ꯆꯠꯄ ꯍꯧꯔꯁꯦ ꯍꯥꯏꯕ ꯂꯤꯂꯤꯕꯨꯡꯗ ꯍꯥ ꯑ ꯍꯣꯏ ꯍꯣꯏ ꯌꯥꯏ ꯑꯗꯨ ꯂꯥꯛꯑꯣ ꯈꯪꯗꯦꯅꯦ ꯑꯗꯨꯗꯤ ꯈꯔꯗꯤ ꯃꯐꯝꯗꯣ ꯒꯥꯔꯤ ꯌꯥꯝ ꯆꯠꯅꯕ ꯃꯐꯝ ꯅꯠꯇꯕꯅꯤꯅ ꯆꯤꯡꯅꯤꯅꯀꯣ ꯑꯗꯨ ꯀꯔꯃꯥꯏꯅ ꯇꯧꯒꯗ꯭ꯔꯥ ꯈꯪꯗꯦꯅꯦ ꯑ ꯍꯣꯏ ꯌꯥꯒꯅꯤ ꯂꯥꯛꯑꯣ ꯑꯗꯨꯒ ꯑꯗꯨꯝ ꯅꯨꯡꯉꯥꯏꯅ ꯑꯗꯨꯝ ꯆꯠꯄ ꯌꯥꯔꯦ ꯑꯗꯨ ꯇꯧꯔꯗꯤ ꯍꯣꯏ ꯑꯩꯁ ꯑꯩꯁꯨ ꯚꯤꯖꯤꯠ ꯆꯠꯇ꯭ꯔꯤꯅꯦ ꯅꯈꯣꯏꯒ ꯂꯣꯏꯅ ꯆꯠꯃꯤꯟꯅꯕ ꯇꯥꯔꯦ ꯀꯔꯤ ꯀꯔꯤ ꯂꯩꯌꯦ ꯍꯥꯏꯕ꯭ꯔꯥ ꯑꯗꯨꯗ ꯆꯠꯁꯦ ꯍꯥꯏꯅ ꯉꯥꯡꯅꯕꯗꯨ ꯆꯠꯇ꯭ꯔꯤꯕꯣ ꯃꯤꯅ ꯉꯥꯏꯔꯒ ꯂꯩꯔꯦ ꯃꯇꯝꯗꯤ ꯇꯥꯕ ꯉꯥꯏꯕ ꯉꯝꯗꯗꯅ ꯂꯩꯔꯦ ꯑꯁꯤ ꯍꯦꯛ ꯂꯣꯏꯔꯒ ꯑꯁꯤ ꯍꯦꯛ ꯂꯣꯏꯔꯒ ꯈꯔ ꯂꯩꯔꯒ ꯑꯩ ꯑꯩꯅ ꯂꯣꯏꯕ ꯀꯥꯟꯗ ꯑꯗꯨꯝ ꯇꯧꯔꯛꯑꯒꯦꯀꯣ ꯎꯝ ꯑꯗꯨ ꯅꯪ ꯇꯧꯔꯝꯃꯣ ꯑꯗꯨꯗ ꯑꯃꯨꯛꯀ ꯑꯃꯗꯣ ꯇꯧꯁꯦ ꯑꯩꯒꯤꯗꯤ ꯑꯃꯗꯨꯁꯨ ꯌꯥꯗ꯭ꯔꯒ ꯂꯩꯅꯦ ꯍꯣꯏ ꯑꯁꯤ ꯂꯣꯏꯔꯗꯤ ꯑ ꯃꯥꯜꯂꯦ ꯍꯣꯏ ꯍꯣꯏ ꯑꯗꯨꯗꯤꯀꯣ ꯊꯝꯃꯣ ꯍꯣꯏ ꯍꯣꯏ ꯑꯗꯨꯒ